ꯍꯜꯂꯣ ꯍꯥꯎ ꯚꯥꯏ ꯍꯣꯏ ꯅꯨꯡꯉꯥꯏꯔꯤ ꯅꯨꯡꯉꯥꯏꯔꯤ ꯀꯔꯤ ꯀꯔꯤ ꯄꯥꯎ ꯂꯩꯔꯦ ꯑꯥ ꯄꯨꯟꯁꯤꯅꯦ ꯄꯨꯟꯁꯤꯅꯦ ꯑꯣ ꯑꯥ ꯇꯦꯡꯅꯧꯄꯜꯒꯤꯗꯣ ꯑꯣ ꯌꯥꯏꯅꯦ ꯌꯥꯏꯅꯦ ꯑꯗꯣ ꯀꯩꯗꯧꯉꯩ ꯆꯠꯁꯤꯔꯣ ꯌꯥꯏ ꯑꯗꯨꯗꯤ ꯀꯔꯤꯗ ꯆꯠꯁꯤꯔꯣ ꯑꯁ ꯅꯪꯒꯤ ꯀꯥꯔꯁꯨ ꯂꯩꯕꯗꯨꯗꯤ ꯑꯁ ꯑꯗꯨꯗꯤ ꯍꯣꯏ ꯍꯣꯏ ꯌꯥꯔꯦ ꯊꯥꯎꯗꯣ ꯅꯪ ꯄꯨꯊꯣꯛꯀꯦ ꯍꯥꯏꯔꯗꯤ ꯑꯗꯣ ꯅꯨꯄꯤ ꯑꯉꯥꯡꯁꯨ ꯄꯨꯁꯦ ꯍꯥꯏꯕ꯭ꯔꯣ ꯑꯩꯈꯣꯏꯈꯛ ꯆꯠꯁꯦ ꯍꯥꯏꯕ꯭ꯔꯣ ꯑꯣ ꯐꯔꯦ ꯐꯔꯦ ꯑꯗꯨꯗꯤ ꯍꯌꯦꯡ ꯆꯥꯅꯤꯡꯉꯥꯏ ꯊꯛꯅꯤꯡꯉꯥꯏ ꯒꯨꯝꯕꯗꯤ ꯀꯔꯝ ꯇꯧꯁꯤꯔꯣ ꯑꯥꯒꯤꯗꯣ ꯌꯥꯝ ꯇꯥꯡꯉꯦꯅꯦ ꯅꯍꯥꯟ ꯅꯍꯥꯟ ꯑꯩ ꯆꯠꯄꯁꯨ ꯀꯣꯐꯤ ꯒ꯭ꯂꯥꯁ ꯑꯃꯗ ꯂꯨꯄꯥ ꯌꯥꯡꯈꯩꯅꯤꯅꯦ ꯌꯥꯝ ꯇꯥꯡꯉꯤꯅꯦ ꯌꯨꯝꯗ ꯑꯗꯨꯅꯦ ꯑꯗꯨꯒꯤ ꯑꯦꯔꯦꯟꯖꯃꯦꯟꯗꯣ ꯀꯔꯝ ꯀꯥꯟꯗ ꯇꯧꯁꯤꯔꯥ ꯁꯥ ꯆꯥꯅꯤꯡꯂꯁꯨ ꯊꯣꯛꯂꯒ ꯄꯨꯕꯅ ꯐꯩꯗꯣ ꯃꯣꯏꯒꯤꯗꯣ ꯌꯥꯝ ꯇꯥꯡꯉꯤꯗ ꯎꯝ ꯑꯗꯨꯗꯤ ꯍꯣꯏ ꯊꯣꯡꯑꯒ ꯄꯨꯁꯦ ꯑꯗꯨꯒ ꯍꯣꯏ ꯍꯣꯏ ꯑꯗꯨꯗꯤ ꯍꯌꯦꯡ ꯄꯨꯡ ꯇꯔꯥꯗꯤ ꯊꯦꯡꯃꯜꯂꯤꯅꯦ ꯍꯣꯏ ꯑꯌꯨꯛꯀꯤ ꯆꯥꯕꯗꯣ ꯊꯦꯡꯅꯤ ꯄꯨꯡ ꯃꯥꯄꯜꯒꯨꯝꯕꯗ ꯔꯦꯗꯤ ꯇꯧꯁꯦ ꯌꯥꯏꯌꯦ ꯌꯥꯏꯌꯦ ꯑꯗꯨꯗꯤ ꯍꯌꯦꯡꯗꯣ ꯊꯦꯡꯅꯔꯒ ꯍꯌꯦꯡ ꯊꯦꯡꯅꯔꯒ ꯑꯋꯥꯠ ꯑꯄꯥ ꯑꯗꯨꯝ ꯂꯧꯔꯁꯤꯀꯣ ꯑꯣ ꯐꯔꯦ ꯐꯔꯦ ꯑꯗꯨꯗꯤ ꯁꯣꯏꯔꯣꯏꯁꯤꯀꯣ ꯎꯝ ꯑꯪ